ꯎꯝ ꯍꯜꯂꯣ ꯍꯜꯂꯣ ꯁꯤ ꯐꯣꯇꯣ ꯏꯁꯇꯨꯗꯤꯑꯣꯒꯤꯗꯨ ꯅꯠꯇ꯭ꯔꯣ ꯑꯗꯣ ꯍꯟꯗꯛꯁꯦ ꯑꯩ ꯁꯤꯗ ꯐꯣꯇꯣ ꯁꯨꯠ ꯑꯃꯇꯪ ꯐꯖꯅ ꯀꯩꯅꯣ ꯇꯧꯗꯕ ꯌꯥꯗ꯭ꯔꯦ ꯐꯣꯇꯣ ꯑꯦꯛꯁꯟꯁꯦ ꯐꯖꯅ ꯀꯥꯞꯄꯒ ꯂꯧꯗ꯭ꯔꯒꯗꯤ ꯑꯗꯣ ꯃꯐꯝ ꯈꯤꯇꯪ ꯐꯖꯕ ꯑꯃꯇꯪ ꯑꯗꯨꯗꯤ ꯈꯔ ꯅꯛꯄꯗ ꯈꯤꯇꯪ ꯐꯖꯕ ꯍꯥꯏꯔꯗꯤ ꯑꯗꯨ ꯀꯣꯝꯕꯤꯔꯩꯒꯤꯗꯣ ꯑꯗꯨꯝ ꯇꯧꯔꯁꯨ ꯑꯗꯨꯝ ꯌꯥꯅꯤꯗ ꯈꯤꯇꯪ ꯐꯖꯕ ꯑꯗꯨꯝ ꯂꯩꯔꯝꯒꯗꯕ ꯃꯥꯜꯂꯦ

ꯐꯣꯇꯣꯁꯦ ꯑꯗꯨꯝ ꯌꯥꯔꯤꯈꯩꯗꯤ ꯈꯔ ꯌꯥꯝꯍꯜꯂꯁꯤ ꯑꯗꯨꯒ ꯉꯁꯥꯏꯒꯤ ꯑꯗꯨꯗꯒꯤ ꯈꯤꯇꯪ ꯐꯖꯕ ꯁꯦꯂꯦꯛ ꯑꯃ ꯑꯅꯤ ꯑꯗꯨꯝ ꯇꯧꯔꯁꯤ ꯑꯗꯣ ꯈꯔ ꯌꯥꯝꯅ ꯀꯥꯞꯀꯗꯕ ꯂꯩꯔꯕꯅꯤꯅ ꯑꯗꯨꯝ ꯌꯥꯅꯤꯌꯦ ꯑꯗꯨꯝ ꯅꯣꯡꯃꯒꯤ ꯑꯣꯏꯅ ꯑꯗꯨꯝ ꯇꯧꯔꯁꯦ ꯃꯇꯝꯗꯣ ꯈꯤꯇꯪ ꯐꯖꯕ ꯀꯩꯅꯣꯗꯣ ꯂꯧꯔꯁꯤ ꯑꯥ ꯌꯥꯅꯤ ꯌꯥꯅꯤ ꯁꯟꯗꯦꯗ ꯁꯟꯗꯦꯗ ꯑꯗꯨꯝ ꯇꯧꯔꯁꯦ ꯁꯟꯗꯦꯗꯁꯨ ꯑꯩꯈꯣꯏꯁꯨ ꯑꯗꯨꯝ ꯈꯔ ꯑꯗꯨꯝ ꯑꯃ ꯈꯤꯇꯪ ꯀꯣꯏꯕꯁꯨ ꯆꯠꯅꯤꯡꯕ ꯑꯗꯨꯝ ꯂꯩꯕ ꯁꯟꯗꯦꯗ ꯑꯗꯨꯝ ꯇꯧꯔꯁꯨ ꯑꯗꯨꯝ ꯌꯥꯏꯌꯦ ꯍꯣꯏ ꯍꯣꯏ ꯍꯣꯏ ꯍꯣꯏ ꯐꯔꯦ